ꯕꯤꯖꯤꯅꯦꯁ ꯇꯧꯕ ꯃꯇꯝꯗ ꯃꯥꯒꯤ ꯄ꯭ꯔꯣꯐꯤꯠ ꯑꯃꯗꯤ ꯂꯣꯁ ꯍꯥꯏꯕ ꯑꯃ ꯂꯩꯒꯅꯤ ꯂꯣꯁ ꯍꯥꯏꯔꯒꯅ ꯀꯦꯄꯤꯇꯦꯜꯗꯒꯤ ꯌꯥꯝꯅ ꯂꯦꯁ ꯑꯣꯏꯅ ꯐꯪꯕ ꯃꯗꯨ ꯃꯇꯝꯗꯅꯤ ꯂꯣꯁ ꯍꯥꯏꯔꯛꯀꯗꯧꯔꯤꯁꯦ ꯃꯗꯨꯅ ꯕꯤꯖꯤꯅꯦꯁ ꯑꯩꯅ ꯑꯩꯒꯤ ꯑꯦꯛꯁꯄꯤꯔꯤꯌꯦꯟꯁꯀꯤ ꯑꯣꯏꯅ ꯕꯤꯖꯤꯅꯦꯁ ꯇꯧꯔꯛꯄ ꯃꯇꯝꯗ ꯌꯥꯝꯅ ꯄ꯭ꯔꯣꯐꯤꯠ ꯑꯣꯏꯕ ꯑꯃꯗꯤ ꯂꯣꯁ ꯑꯣꯏꯕ ꯌꯥꯝ ꯊꯦꯡꯅꯩ ꯃꯁꯤꯗ ꯑꯩꯒꯤ ꯑꯦꯛꯁꯄꯤꯔꯤꯌꯦꯟꯁꯀꯤ ꯃꯇꯨꯡꯏꯟꯅ ꯀꯣꯏꯁꯟꯁꯤ ꯍꯥꯎ ꯗꯨ ꯌꯨ ꯏꯁꯇꯦ ꯏꯟꯐꯣꯔꯝ ꯑꯕꯥꯎꯠ ꯆꯦꯟꯖ ꯑꯦꯟ ꯔꯤꯒꯨꯂꯦꯁꯟꯁ ꯑꯣꯔ ꯀꯝꯄ꯭ꯂꯥꯏ ꯑꯦꯐꯦꯛꯇꯤꯡ ꯌꯣꯔ ꯕꯤꯖꯤꯅꯦꯁ ꯃꯁꯤ ꯕꯤꯖꯤꯅꯦꯁꯇ ꯀꯃꯥꯏꯅ ꯑꯦꯐꯦꯛ ꯑꯣꯏꯔꯛꯀꯦ ꯍꯥꯏꯕꯒꯤ ꯑꯩꯒꯤ ꯑꯦꯛꯁꯄꯤꯔꯤꯌꯦꯟꯁꯀꯤ ꯑꯣꯏꯅ ꯑꯩ ꯍꯥꯏꯖꯒꯦ ꯑꯗꯨꯗꯤ

ꯑꯩꯈꯣꯏꯒꯤ ꯑꯦꯛꯖꯥꯝꯄꯜ ꯑꯣꯏꯅ ꯑꯩꯅ ꯗ꯭ꯔꯤꯡꯁ ꯁꯦꯝꯕ ꯃꯇꯝꯗ ꯀꯞ ꯒ꯭ꯂꯥꯁ ꯃꯣꯛꯇꯦꯜ ꯀꯣꯛꯇꯦꯜ ꯁꯤꯒꯤ ꯁꯦꯝꯃꯛꯄꯁꯤꯗ ꯑꯩꯒꯤ ꯑꯥꯏꯇꯦꯝꯁ ꯀꯣꯛꯇꯦꯜ ꯁꯦꯝꯕꯗ ꯑꯩꯒꯤ ꯃꯣꯛꯇꯦꯜ ꯁꯦꯝꯕꯗ ꯑꯩꯒꯤ ꯗ꯭ꯔꯤꯡꯁ ꯑꯃ ꯁꯦꯝꯕꯗ ꯑꯩꯒꯤ ꯑꯥꯏꯇꯦꯝꯁ ꯈꯔ ꯂꯩꯒꯅꯤ ꯃꯁꯤꯒꯤ ꯃꯥꯒꯤ ꯔꯦꯠ ꯍꯥꯏꯕ ꯑꯃꯁꯨ ꯂꯩꯒꯅꯤ ꯃꯥꯒꯤ ꯔꯨꯄꯤꯁ ꯍꯥꯏꯕ ꯑꯃ ꯂꯩꯒꯅꯤ ꯑꯗꯒꯤ ꯑꯗꯨ ꯃꯌꯥꯝꯁꯦ ꯂꯧꯔꯛꯑꯒ ꯑꯩ ꯁꯦꯝꯃꯛꯀꯗꯧꯕꯅꯤ ꯑꯗꯨꯅ ꯃꯁꯤꯗ ꯑꯩꯒꯤ ꯍꯧꯖꯤꯛꯀꯤ ꯄꯨꯂꯞ ꯑꯥꯏꯇꯦꯝ ꯃꯌꯥꯝꯁꯦ ꯄꯨꯟꯁꯤꯜꯂꯒ ꯁꯦꯝꯕ ꯃꯇꯝꯗ

ꯉꯁꯥꯏꯒꯤ ꯑꯩꯒꯤ ꯀꯣꯁ ꯑꯩꯒꯤ ꯀꯣꯁ ꯄ꯭ꯔꯥꯏꯁꯁꯤꯡ ꯑꯁꯤꯒꯤ ꯃꯥꯒꯤ ꯃꯥꯒꯤ ꯄꯥꯔꯁꯦꯟꯇꯦꯟꯁ ꯍꯣꯠꯂꯛꯑꯒ ꯑꯩꯒꯤ ꯄ꯭ꯔꯣꯐꯤꯠ ꯑꯣꯏꯒꯗꯕ ꯔꯦꯠ ꯑꯃ ꯁꯦꯝꯒꯗꯕꯅꯤ ꯃꯁꯤ ꯁꯦꯝꯃꯛꯄꯀꯥꯟꯁꯤꯗ ꯄ꯭ꯔꯣꯐꯤꯠ ꯍꯥꯏꯕꯁꯤ ꯂꯥꯛꯀꯗꯕꯅꯤ ꯑꯗꯨ ꯅꯠꯇꯕꯤꯗ ꯑꯩꯒꯤ ꯕꯤꯖꯤꯅꯦꯁꯇ ꯂꯣꯁ ꯃꯇꯝ ꯂꯣꯁ ꯑꯣꯏꯔꯛꯄ ꯍꯥꯏꯁꯦ ꯍꯧꯖꯤꯛꯀꯤ ꯍꯥꯏꯔꯤꯕ ꯔꯦꯠꯁꯤꯡ ꯑꯁꯤ ꯌꯧꯕ ꯉꯝꯗꯕ ꯌꯧꯕ ꯉꯝꯗꯕ ꯃꯁꯤꯅꯅꯤ ꯑꯩꯒꯤ ꯂꯣꯁ ꯂꯥꯛꯇꯣꯏꯁꯤ ꯃꯔꯝ ꯑꯁꯤꯅ ꯑꯩꯈꯣꯏꯒꯤ ꯒꯣꯕꯔꯃꯦꯟ ꯒꯣꯕꯔꯃꯦꯟꯒꯤ ꯖꯤ ꯑꯦꯁ ꯇꯤ ꯇꯦꯛꯁ ꯒꯣꯕꯔꯃꯦꯟꯒꯤ ꯖꯤ ꯑꯦꯁ ꯇꯤ ꯇꯦꯛꯁ ꯑꯁꯤ ꯃꯌꯥꯝꯁꯤꯅ ꯇꯦꯛꯁ ꯂꯧꯔꯛꯄꯗꯒꯤ ꯏꯁꯇꯦꯠꯀꯤ ꯑꯣꯏꯕ ꯃꯣꯏꯒꯤ ꯇꯦꯛꯁ ꯁꯤꯒꯨꯝꯕ ꯃꯌꯥꯝꯁꯤꯅ ꯁꯤꯒꯨꯝꯕ ꯃꯌꯥꯝꯁꯤꯅ ꯑꯩꯒꯤ ꯕꯤꯖꯤꯅꯦꯁꯇ ꯁꯣꯏꯍꯜꯂꯛꯀꯗꯧꯔꯤꯕꯅꯤ ꯃꯁꯤꯗꯅꯤ ꯃꯅꯤꯄꯨꯔꯗ ꯃꯤ ꯂꯩꯔꯤꯕ ꯃꯌꯥꯝꯁꯦ ꯌꯥꯝꯅ ꯕꯤꯖꯤꯅꯦꯁ ꯇꯧꯕ ꯃꯇꯝꯗ ꯑꯋꯥꯕ ꯊꯣꯂꯛꯏꯕꯁꯦ ꯑꯩꯈꯣꯏꯒꯤ ꯈ꯭ꯋꯥꯏꯗꯒꯤ ꯇꯦꯛꯁ ꯆꯥꯎꯕ ꯍꯥꯏꯔꯒꯅ ꯂꯤꯛꯀꯔ ꯃꯅꯤꯄꯨꯔꯒꯤ ꯑꯣꯏꯅ ꯂꯤꯛꯀꯔꯁꯤꯅꯤ ꯂꯤꯛꯀꯔꯁꯤ ꯏꯝꯄ꯭ꯣꯔꯠ ꯂꯤꯛꯀꯔꯁꯤꯡ ꯑꯁꯤ ꯄꯨꯔꯛꯄ ꯃꯇꯝꯗ ꯖꯤ ꯑꯦꯁ ꯇꯤ ꯀꯛꯑꯅꯤ ꯑꯗꯒꯤ ꯃꯣꯏꯒꯤ ꯂꯤꯛꯀꯔ ꯄ꯭ꯔꯥꯏꯁ ꯑꯃ ꯂꯩꯔꯅꯤ ꯑꯗꯨ ꯄꯤꯔꯝꯃꯅꯤ ꯑꯗꯒꯤ ꯑꯩꯈꯣꯏꯒꯤ ꯏꯁꯥꯒꯤ ꯀꯟꯇ꯭ꯔꯤꯒꯤ ꯑꯣꯏꯅ ꯑꯃꯨꯛ ꯖꯤ ꯑꯦꯁ ꯇꯤ ꯏꯟꯗꯤꯌꯥꯒꯤ ꯑꯣꯏꯅ ꯖꯤ ꯑꯦꯁ ꯇꯤ ꯑꯃꯨꯛ ꯅꯥꯏꯔꯅꯤ ꯑꯗꯨ ꯀꯛꯑꯅꯤ ꯑꯗꯒꯤ ꯑꯃꯨꯛꯀ ꯑꯩꯒꯤ ꯏꯁꯇꯦꯠꯇ ꯂꯥꯛꯄ ꯃꯇꯝꯗ ꯏꯁꯇꯦꯠꯀꯤ ꯑꯣꯏꯅ ꯑꯃꯨꯛꯀ ꯇꯦꯛꯁ ꯑꯃꯃꯨꯛ ꯂꯩꯔꯅꯤ ꯇ꯭ꯔꯥꯟꯁꯄ꯭ꯣꯔꯠꯀꯤ ꯁꯤꯒꯨꯝꯕ ꯃꯌꯥꯝꯁꯤꯅ ꯑꯩꯈꯣꯏꯒꯤ ꯕꯤꯖꯤꯅꯦꯁ ꯔꯤꯂꯦꯁꯟꯁꯤꯞꯁꯤ ꯌꯥꯝꯅ ꯑꯋꯥꯕ ꯍꯥꯏꯗꯤ ꯌꯥꯝꯅ ꯃꯥꯡꯖꯕ ꯑꯃ ꯑꯣꯏꯍꯜꯂꯤ ꯃꯔꯝ ꯑꯁꯤꯅ ꯕꯤꯖꯤꯅꯦꯁ ꯇꯧꯕ ꯃꯇꯝꯗ ꯁꯤꯒꯨꯝꯕꯁꯤ ꯑꯃꯥꯡ ꯑꯁꯣꯛꯄ ꯃꯌꯥꯝꯁꯤ ꯀꯃꯥꯏꯅ ꯁꯣꯛꯍꯜꯂꯣꯏꯗꯒꯦ ꯍꯥꯏꯕꯒꯤ ꯃꯇꯥꯡ ꯑꯣꯏꯔꯒꯗꯤ ꯑꯩꯈꯣꯏꯒꯤ ꯒꯣꯕꯔꯃꯦꯟ ꯑꯃꯗꯤ ꯑꯩꯒꯤ ꯁꯞꯄ꯭ꯂꯥꯏꯌꯔꯁꯤꯡꯒ ꯑꯦꯒ꯭ꯔꯤꯃꯦꯟꯁꯤ ꯌꯥꯝꯅ ꯗꯔꯀꯥꯔ ꯑꯣꯏ ꯇꯦꯛꯁ ꯔꯦꯠ ꯑꯃꯗꯤ ꯑꯩꯒꯤ ꯇ꯭ꯔꯥꯟꯁꯄ꯭ꯣꯔꯠꯀꯤ ꯔꯦꯠ ꯑꯗꯒꯤ ꯑꯩꯒꯤ ꯒꯨꯠꯁ ꯃꯗꯥꯝꯗꯨꯒꯤ ꯔꯦꯠ ꯑꯁꯤ ꯌꯥꯝꯅ ꯗꯔꯀꯥꯔ ꯑꯣꯏ ꯃꯁꯤꯅ ꯑꯩꯒꯤ ꯕꯤꯖꯤꯅꯦꯁꯇ ꯌꯥꯝꯅ ꯀꯥꯟꯅꯕ ꯄꯨꯔꯛꯀꯅꯤ ꯃꯁꯤꯒꯤ ꯃꯁꯤꯒꯤ ꯇꯦꯛꯁ ꯃꯌꯥꯝꯁꯤ ꯑꯌꯥꯕ ꯑꯩꯒꯤ ꯁꯞꯄ꯭ꯂꯥꯏꯌꯔꯗ ꯑꯃꯗꯤ ꯑꯩꯒꯤ ꯑꯩ ꯏꯁꯥꯒꯤ ꯕꯤꯖꯤꯅꯦꯁꯀꯤꯗꯃꯛ ꯁꯨꯃꯥꯏꯅ ꯔꯦꯠ ꯑꯃ ꯆꯥꯡꯅꯥꯏꯅ ꯊꯝꯃꯒꯗꯤ ꯑꯁꯤ ꯌꯥꯝꯅ ꯀꯥꯟꯅꯕ ꯂꯩꯒꯅꯤ ꯑꯃꯗꯤ ꯄ꯭ꯔꯣꯐꯤꯠꯁꯨ ꯌꯥꯝꯅ ꯑꯣꯏꯒꯅꯤ ꯍꯥꯏꯅ ꯊꯥꯖꯩ ꯑꯁꯤꯒꯤ ꯃꯔꯝꯁꯤꯅ ꯑꯩꯈꯣꯏꯒꯤ ꯏꯁꯥꯒꯤ ꯏꯟꯗꯤꯌꯥꯒꯤ ꯑꯣꯏꯅ ꯌꯥꯝꯅ ꯑꯩꯈꯣꯏ ꯏꯁꯥꯒꯤ ꯏꯟꯗꯤꯌꯥꯒꯤ ꯑꯣꯏꯅ ꯖꯤ ꯑꯦꯁ ꯇꯤ ꯇꯦꯛꯁ ꯑꯩꯠꯇꯤꯟ ꯄꯔꯁꯦꯟ ꯂꯧꯔꯤꯕꯁꯦ ꯃꯁꯤ ꯈꯔ ꯔꯦꯠꯁꯤ ꯅꯦꯝꯊꯍꯟꯕ ꯑꯃꯗꯤ ꯁꯞꯄ꯭ꯂꯥꯏꯌꯔꯁꯤꯡ ꯁꯞꯄ꯭ꯂꯥꯏꯌꯔꯁꯤꯡꯒ ꯔꯦꯠ ꯑꯃ ꯀꯛꯅꯕ ꯃꯁꯤ ꯌꯥꯝꯅ ꯗꯔꯀꯥꯔ ꯑꯣꯏ ꯔꯦꯠꯁꯤꯡ ꯍꯥꯏꯔꯤꯕꯁꯤ ꯑꯁꯤ ꯁꯞꯄ꯭ꯂꯥꯏꯌꯔꯒꯤ ꯗꯤꯃꯥꯟꯁꯨ ꯂꯩꯔꯝꯒꯅꯤ ꯑꯗꯨꯒ ꯒꯣꯕꯔꯃꯦꯟꯒꯤ ꯒꯣꯕꯔꯃꯦꯟꯒꯤ ꯗꯤꯃꯥꯟꯁꯨ ꯂꯩꯔꯝꯒꯅꯤ ꯃꯁꯤ ꯃꯌꯥꯝꯁꯤ ꯌꯥꯟꯅꯕ ꯑꯃ ꯗꯔꯀꯥꯔ ꯑꯣꯏ ꯃꯁꯤ ꯌꯥꯅꯕꯁꯤ ꯄꯨꯔꯛꯄ ꯃꯇꯝꯗꯅꯤ ꯑꯩꯈꯣꯏ ꯕꯤꯖꯤꯅꯦꯁ ꯆꯥꯎꯈꯠꯂꯛꯄ ꯑꯗꯒꯤ ꯐꯦꯃꯁ ꯑꯣꯏꯔꯛꯄ ꯑꯃꯗꯤ ꯄ꯭ꯔꯣꯐꯤꯠ ꯌꯥꯝꯅ ꯑꯣꯏꯕ ꯃꯁꯤꯒꯨꯝꯕ ꯄꯣꯠꯁꯤ ꯂꯥꯛꯀꯅꯤ ꯑꯗꯨꯅ ꯕꯤꯖꯤꯅꯦꯁ ꯁꯣꯛꯍꯟꯕ ꯍꯥꯏꯔꯤꯕꯁꯤ ꯑꯩꯈꯣꯏ ꯒꯣꯕꯔꯃꯦꯟ ꯇꯦꯛꯁ ꯑꯃꯗꯤ ꯁꯞꯄ꯭ꯂꯥꯏꯌꯔꯒꯤ ꯃꯥꯒꯤ ꯄ꯭ꯔꯥꯏꯁ ꯔꯦꯠ ꯃꯁꯤ ꯃꯌꯥꯝꯁꯤ ꯑꯩꯈꯣꯏꯒꯤ ꯕꯥꯏꯌꯔꯁꯤꯡꯒ ꯌꯥꯝꯅ ꯒ꯭ꯌꯥꯟ ꯇꯥꯅꯕ ꯔꯦꯠ ꯐꯤꯛꯁ ꯑꯃ ꯗꯔꯀꯥꯔ ꯑꯣꯏ ꯍꯥꯏꯕꯁꯤ ꯃꯁꯤ ꯌꯥꯝꯅ ꯗꯔꯀꯥꯔ ꯑꯣꯏ